ꯍꯜꯂꯣ ꯍꯜꯂꯣ ꯁꯤ ꯑꯥ ꯄꯨꯅ꯭ꯌꯥ ꯁꯣꯔꯨꯝ ꯅꯠꯇꯕ꯭ꯔꯥ ꯑꯩ ꯕꯥꯏꯛ ꯑꯃ ꯂꯧꯒꯦ ꯇꯧꯕ ꯀꯔꯝ ꯀꯔꯝꯕ ꯒꯥꯔꯤ ꯃꯈꯟꯁꯤꯡꯗꯤ ꯂꯩꯕꯤꯒꯦ ꯍꯥꯏꯕꯤꯔꯛꯄ ꯌꯥꯒꯗ꯭ꯔꯥ ꯄꯩꯁꯥꯁꯤ ꯍꯧꯖꯤꯛ ꯄꯩꯁꯥꯁꯦ ꯍꯧꯖꯤꯛꯇꯤ ꯈꯔꯗꯤ ꯈꯨꯗꯣꯡ ꯆꯥꯗꯕꯀꯣ ꯑꯗꯣ ꯏꯟꯁꯇꯣꯜꯃꯦꯟ ꯁꯤꯁꯇꯦꯝꯒꯨꯝꯕꯗꯤ ꯂꯩꯕ꯭ꯔꯥ ꯂꯩꯕꯤꯕ꯭ꯔꯥ ꯑꯃꯨꯛꯇ ꯍꯥꯏꯕꯤꯔꯧꯕ ꯏꯟꯁꯇꯣꯜꯃꯦꯟꯁꯦ ꯀꯔꯤ ꯀꯔꯤ ꯒꯥꯔꯤꯗ ꯄꯤꯕꯤꯒꯦ ꯑꯗꯨꯁꯨ ꯑꯝꯇ ꯈꯪꯖꯅꯤꯡꯏ ꯑꯣ ꯑꯗꯣ ꯈꯔ ꯂꯩꯔꯒ ꯂꯥꯛꯀꯗꯕ ꯒꯥꯔꯤꯁꯤꯡꯗꯨꯗꯤ ꯀꯔꯝ ꯀꯔꯝꯕ ꯒꯥꯔꯤꯅꯣ ꯍꯥꯏꯕꯤꯔꯛꯄ ꯌꯥꯒꯗ꯭ꯔꯥ ꯑꯣ ꯑꯗꯣ ꯒꯥꯔꯤꯁꯤ ꯂꯧꯕꯗ ꯀꯔꯤ ꯀꯔꯤ ꯆꯪꯒꯦ ꯑꯗꯣ ꯍꯥꯏꯕꯤꯔꯛꯑꯣ ꯑꯝꯇ ꯂꯧꯕ ꯂꯥꯛꯄ ꯀꯥꯟꯗ ꯄꯨꯔꯛꯅꯕ ꯑꯣ ꯑꯣ ꯍꯣꯏ ꯍꯣꯏ ꯐꯔꯦ ꯐꯔꯦ ꯑꯗꯨꯗꯤ ꯍꯌꯦꯡ ꯄꯨꯡ ꯃꯥꯄꯜꯒꯤ ꯃꯇꯨꯡꯗ ꯂꯥꯛꯆꯔꯒꯦ